ꯍꯂꯣ ꯀꯔꯤ ꯆꯥꯒꯗꯕ ꯍꯜꯂꯣ ꯇꯥꯏ ꯀꯔꯤ ꯆꯥꯒꯗꯕ ꯚꯥꯏ ꯑꯩ ꯀꯥꯡꯁꯣꯏ ꯍꯪꯒꯥꯝ ꯐꯨꯠꯄ ꯑꯁꯤꯟꯕꯤ ꯐꯨꯠꯄ ꯒꯥꯖꯔ ꯐꯨꯠꯄ ꯊꯝꯕꯧ ꯐꯨꯠꯄ ꯂꯣꯀꯦꯜꯒꯤ ꯑꯣꯏꯕ ꯑꯆꯝꯕ ꯂꯣꯏꯅ ꯂꯩ ꯄ꯭ꯂꯦꯠꯇ ꯂꯨꯄꯥ ꯀꯨꯟ ꯀꯨꯟꯒꯤ ꯆꯥꯡꯅꯤ ꯆꯝꯊꯣꯡꯗꯅ ꯆꯝꯊꯣꯡꯗꯅ ꯊꯨꯝ ꯃꯣꯔꯣꯛ ꯈꯔ ꯍꯥꯞꯄꯦ ꯑꯗꯨꯒ ꯆꯝꯐꯨꯠꯇꯗꯤ ꯊꯨꯝ ꯑꯃ ꯐꯥꯎ ꯍꯥꯞꯇꯦ ꯁꯨꯞꯅꯒꯤ ꯊꯨꯝ ꯃꯔꯣꯛ ꯑꯃ ꯐꯥꯎꯕ ꯍꯥꯞꯇꯕꯤꯗ ꯏꯆꯝ ꯆꯝꯅ ꯐꯨꯠꯄ ꯁꯤꯡꯖꯨ ꯂꯩ ꯌꯣꯡꯆꯥꯛ ꯁꯤꯡꯖꯨ ꯂꯩ ꯌꯣꯡꯆꯥꯛ ꯁꯤꯡꯖꯨ ꯑꯗꯨ ꯀꯣꯝꯕ꯭ꯔꯦꯛ ꯁꯤꯡꯖꯨ ꯁꯤꯡꯖꯨ ꯃꯈꯜ ꯂꯣꯏꯅ ꯁꯨꯅ ꯂꯩ ꯕꯣꯔꯥꯁꯦ ꯀꯣꯕꯤ ꯂꯩꯒꯤ ꯂꯩ ꯈꯥꯃꯦꯟꯒꯤ ꯂꯩ ꯑꯥꯂꯨꯒꯤ ꯂꯩ ꯕꯣꯔꯥ ꯇꯔꯥ ꯐꯥꯗꯦ ꯇꯔꯥꯗꯨꯗ ꯂꯨꯄꯥ ꯀꯨꯟ ꯑꯋꯥꯡꯕꯗꯒꯤ ꯂꯥꯛꯄ ꯃꯤꯁꯤꯡꯁꯤ ꯑꯋꯥꯡꯕꯗꯒꯤ ꯂꯥꯛꯄ ꯃꯤꯁꯤꯡꯁꯤ ꯑꯗꯨꯝ ꯇꯝꯒꯤ ꯄꯣꯠ ꯆꯩ ꯑꯆꯝ ꯑꯔꯥꯛꯁꯤ ꯌꯥꯝꯅ ꯄꯥꯝꯃꯤꯅꯦ

ꯌꯥꯏꯌꯦ ꯂꯩꯒꯅꯤ ꯆꯥꯎ ꯆꯥꯎ ꯑꯆꯝꯕ ꯆꯥꯕꯁꯤ ꯍꯛꯆꯥꯡꯁꯨ ꯐꯕꯅꯤ ꯁꯥ ꯉꯥ ꯆꯥꯕ ꯑꯆꯝꯕ ꯆꯥꯕꯁꯤ ꯌꯥꯝꯅ ꯊꯤꯅ ꯈꯦꯠꯅꯩꯗ ꯑꯆꯝꯕ ꯆꯥꯕꯅ ꯑꯩ ꯐꯥꯎ ꯉꯔꯥꯡ ꯅꯍꯥꯟ ꯂꯨꯍꯣꯡꯕ ꯆꯥꯔꯨꯔꯒ ꯅꯨꯃꯤꯗꯥꯡꯗꯨꯗ ꯑꯃꯨꯛꯀ ꯁꯥ ꯁꯥ ꯆꯥꯁꯤꯜꯂꯨꯔꯦ ꯅꯥꯕ ꯄꯨꯛ ꯅꯨꯡꯉꯥꯏꯇꯦ ꯅꯥꯕ ꯑꯆꯝꯕ ꯆꯥꯕꯅ ꯐꯩ ꯅꯥꯕ ꯎꯝ ꯍꯣꯇꯦꯜꯗꯨꯗꯅ ꯑꯆꯝꯕ ꯈꯨꯗꯤꯡꯃꯛ ꯂꯣꯏ ꯐꯪꯉꯦ ꯑꯆꯝꯕ ꯆꯥꯕꯅ ꯐꯕꯅꯤꯗꯦ ꯑꯗꯨꯗꯤ ꯅꯪ ꯀꯩ ꯅꯨꯃꯤꯠ ꯀꯨꯝꯃꯛꯀꯗꯕ ꯑꯗꯣ

ꯍꯣꯏ ꯍꯣꯏ ꯏꯇꯥꯎ ꯐꯔꯦ ꯐꯔꯦ ꯏꯇꯥꯎ